ꯂꯧꯎ ꯁꯤꯡꯎꯒꯤ ꯄꯣꯠꯊꯣꯛꯁꯤꯡ ꯑꯁꯤ ꯀꯩꯊꯦꯜꯗ ꯌꯧꯍꯟꯕꯗ ꯃꯤꯌꯥꯝꯅ ꯊꯦꯡꯅꯔꯤꯕ ꯑꯋꯥꯕꯁꯤꯡꯗꯤ ꯑꯍꯥꯟꯕꯗ ꯂꯝꯕꯤ ꯌꯥꯝꯅ ꯅꯨꯡꯉꯥꯏꯇꯦ ꯅꯣꯡ ꯇꯥꯕ ꯃꯇꯝꯗꯅ ꯑꯃꯨꯛꯀ ꯍꯦꯜꯂꯤ ꯅꯨꯡꯉꯥꯏꯇꯕ ꯑꯅꯤꯁꯨꯕꯗ ꯊꯥꯎ ꯇꯥꯡꯕꯗꯒꯤ ꯒꯥꯔꯤ ꯕꯔꯥ ꯃꯃꯟ ꯍꯥꯟꯅꯗꯒꯤ ꯐꯖꯅ ꯍꯦꯜꯂꯦ ꯑꯃꯗꯤ ꯃꯔꯛ ꯃꯔꯛꯇ ꯑꯊꯤꯡꯕꯅ ꯃꯔꯝ ꯑꯣꯏꯔꯒ ꯊꯣꯛꯏꯕ ꯄꯣꯠꯊꯣꯛꯁꯤꯡ ꯑꯁꯤ ꯀꯩꯊꯦꯜꯗ ꯌꯧꯍꯟꯕ ꯉꯝꯍꯟꯗꯦ ꯃꯔꯝ ꯑꯁꯤꯅ ꯂꯧꯃꯤꯁꯤꯡꯗ ꯑꯗꯨꯛꯀꯤ ꯃꯇꯤꯛ ꯃꯪꯖꯕ ꯍꯥꯏꯕꯗꯨ ꯑꯣꯏꯍꯜꯂꯦ